ꯑꯩꯅ ꯀꯨꯔꯇꯤ ꯑꯃꯈꯛ ꯂꯩ ꯑꯃꯥꯖꯣꯟ ꯑꯦꯞꯇꯥꯒꯤꯅꯤ ꯀꯨꯔꯇꯤ ꯑꯗꯨ ꯀꯣꯇꯟ ꯑꯁꯦꯡꯕꯅꯤ ꯍꯥꯏꯗꯨꯅ ꯀꯛꯂꯒ ꯄꯣꯂꯤꯀꯣꯇꯟ ꯑꯣꯏꯔꯝꯂꯦ ꯀꯥꯂꯦꯟꯗ ꯌꯥꯝꯅ ꯁꯥꯒꯗꯕ ꯐꯤ ꯑꯣꯏꯔꯝꯂꯦ ꯐꯤꯁꯨ ꯌꯥꯝꯅ ꯄꯥꯏ ꯑꯦꯝꯕ꯭ꯔꯣꯏꯗꯔꯤ ꯇꯧꯏ ꯍꯥꯏꯗꯨꯅ ꯂꯩꯔꯒ ꯄ꯭ꯔꯤꯟꯇꯦꯠ ꯑꯣꯏꯔꯝꯂꯦ ꯑꯗꯨꯁꯨ ꯃꯆꯨ ꯀꯣꯛꯄ ꯄ꯭ꯔꯤꯟ ꯑꯣꯏꯔꯝꯂꯦ ꯀꯨꯔꯇꯤ ꯑꯁꯤ ꯌꯥꯝꯅ ꯀꯧꯏ ꯑꯩꯅ ꯄ꯭ꯂꯥꯖꯣ ꯈꯣꯡꯒ꯭ꯔꯥꯎꯒ ꯁꯦꯠ ꯁꯥꯒꯦ ꯇꯧꯕꯅꯤ ꯑꯗꯨꯕꯨ ꯁꯦꯠꯄꯗ ꯌꯥꯝꯅ ꯐꯖꯗ꯭ꯔꯦ ꯃꯥꯒꯤ ꯂꯪꯗꯥꯏꯁꯨ ꯌꯥꯝꯅ ꯐꯖꯗꯦ ꯌꯥꯝꯅ ꯊꯨꯅ ꯍꯟꯗꯣꯔꯛꯏ ꯉꯛꯀꯤ ꯁꯦꯞꯁꯨ ꯌꯥꯝꯅ ꯐꯖꯗꯦ ꯚꯤ ꯁꯦꯞꯅꯤ ꯚꯤ ꯁꯦꯞ ꯑꯣꯏꯔꯕꯁꯨ ꯐꯖꯕ ꯌꯥꯝꯅ ꯂꯩ ꯑꯗꯨꯕꯨ ꯁꯤꯒꯤ ꯀꯨꯔꯇꯤꯒꯤ ꯉꯛꯀꯤ ꯚꯤ ꯁꯦꯞ ꯑꯁꯤ ꯐꯖꯗꯦ ꯂꯨꯁ ꯑꯣꯏ ꯁꯨꯕ ꯃꯇꯝꯗꯁꯨ ꯀꯨꯔꯇꯤ ꯑꯁꯤ ꯂꯣꯏꯅ ꯃꯆꯨ ꯀꯣꯛꯈ꯭ꯔꯦ ꯃꯆꯨ ꯀꯣꯛꯄ ꯃꯔꯝꯅ ꯀꯨꯔꯇꯤ ꯑꯁꯤ ꯊꯋꯥꯏ ꯌꯥꯝꯅ ꯅꯨꯡꯉꯥꯏꯇꯦ ꯑꯩꯅ ꯂꯩꯔꯨꯕꯒꯤ ꯃꯥꯒꯤ ꯀꯧꯕꯒꯤ ꯆꯥꯡꯁꯨ ꯆꯣꯟꯕꯒꯤ ꯀꯧꯕꯒꯤ ꯆꯥꯡꯁꯨ ꯃꯥꯟꯅꯗꯦ ꯑꯃꯅ ꯀꯧꯕꯒꯨꯝ ꯇꯧꯏ ꯑꯃꯅ ꯆꯣꯟꯕꯒꯨꯝ ꯇꯧꯏ ꯃꯁꯤꯒꯤ ꯀꯨꯔꯇꯤ ꯑꯁꯤꯅ ꯑꯩꯉꯣꯟꯗ ꯊꯋꯥꯏ ꯌꯥꯝꯅ ꯅꯨꯡꯉꯥꯏꯍꯟꯗ꯭ꯔꯦ ꯃꯁꯤꯒꯤ ꯀꯨꯔꯇꯤ ꯑꯁꯤ ꯂꯩꯔꯨꯕꯒꯤ ꯑꯩꯉꯣꯟꯗ ꯀꯥꯟꯅꯕ ꯐꯪꯉꯝꯗ꯭ꯔꯦ ꯊꯋꯥꯏ ꯍꯦꯟꯅ ꯅꯨꯡꯉꯥꯏꯍꯟꯗ꯭ꯔꯦ